ꯃꯅꯤꯄꯨꯔꯗ ꯆꯠꯅꯔꯤꯕ ꯂꯥꯏꯅꯤꯡꯁꯤꯡ ꯍꯥꯏꯔꯗꯤ ꯁꯅꯥꯃꯍꯤꯖꯝ ꯈ꯭ꯔꯤꯁꯇ꯭ꯌꯥꯅꯤꯇꯤ ꯍꯤꯟꯗꯨꯢꯖꯝ ꯏꯁꯂꯥꯝ ꯑꯁꯤꯅꯆꯤꯡꯕꯁꯤꯡ ꯈꯔꯁꯤꯅꯤ ꯃꯌꯥꯝꯒꯤ ꯃꯣꯠꯇꯗꯤ ꯃꯅꯤꯄꯨꯔꯗ ꯈ꯭ꯋꯥꯏꯗꯒꯤ ꯌꯥꯝꯅ ꯆꯠꯅꯕ ꯂꯥꯏꯅꯤꯡ ꯍꯥꯏꯁꯤ ꯍꯤꯟꯗꯨꯢꯖꯝꯅꯦꯅ ꯍꯥꯏꯅ ꯂꯧꯅꯩ ꯑꯗꯨꯕꯨ ꯁ꯭ꯇꯦꯇꯤꯁꯇꯤꯛꯀꯤ ꯃꯇꯨꯡ ꯏꯟꯅꯗꯤ ꯒ꯭ꯔꯤꯁꯇ꯭ꯌꯥꯅꯤꯇꯤꯅ ꯍꯦꯂꯝꯃꯤ ꯃꯔꯝꯗꯤ ꯃ ꯃꯩꯇꯩꯗꯁꯨ ꯈ꯭ꯔꯤꯁꯇ꯭ꯌꯥꯟ ꯆꯠꯄ ꯃꯌꯥꯝ ꯂꯩꯔꯦ ꯃꯩꯇꯩꯗ ꯍꯤꯟꯗꯨ ꯆꯠꯇꯕ ꯍꯥꯏꯇꯥꯔꯦ ꯁꯅꯥꯃꯥꯍꯤꯖꯝ ꯈꯇꯪ ꯐꯣꯂꯣ ꯇꯧꯗꯕ ꯑꯅꯧꯕ ꯏꯟꯐ꯭ꯂꯨꯋꯦꯟꯁ ꯍꯥꯏꯗꯣꯔꯥ ꯃꯤꯒꯤ ꯑꯄꯥꯝꯕ ꯍꯥꯏꯗꯣꯏꯔꯥ ꯈ꯭ꯔꯤꯁꯇ꯭ꯌꯥꯅꯤꯇꯤꯁꯤ ꯃꯩꯇꯩ ꯈ꯭ꯔꯤꯁꯇ꯭ꯌꯥꯟ ꯍꯥꯏꯅ ꯍꯧꯖꯤꯛ ꯌꯥꯝ ꯃꯐꯝ ꯈꯨꯗꯤꯡꯗ ꯆꯔꯁꯁꯦ ꯂꯤꯡꯈꯠꯄ ꯎꯔꯛꯑꯦ ꯑꯗꯨꯅ ꯃꯅꯤꯄꯨꯔꯁꯤ ꯃꯤꯛꯁ ꯂꯥꯏꯅꯤꯡ ꯍꯥꯏꯗꯣꯏꯔꯥ ꯃꯈꯜ ꯃꯈꯜꯗꯤ ꯌꯥꯝ ꯂꯩ ꯃꯁꯤꯗꯁꯨ ꯅꯠꯇꯅ ꯖꯥꯠ ꯌꯥꯝꯕꯩ ꯃꯇꯤꯛ ꯃꯣꯏ ꯃꯣꯏꯒꯤ ꯂꯥꯏꯅꯤꯡꯁꯨ ꯃꯈꯜ ꯃꯈꯜ ꯂꯩ ꯑꯗꯨꯒ ꯃꯄꯥꯟꯗ ꯑꯗꯒꯤꯗꯤ ꯂꯥꯏꯔꯤꯛ ꯂꯥꯏꯁꯨ ꯈꯔ ꯍꯩꯔꯛꯄ ꯃꯤꯁꯤꯡ ꯍꯥꯏꯇꯥꯔꯦ ꯑꯗꯨꯅ ꯃꯣꯏꯒꯤ ꯆꯣꯏꯁ ꯑꯣꯞ ꯂꯥꯏꯅꯤꯡꯁꯦ ꯃꯁꯥꯅꯥ ꯑꯄꯥꯝꯕ ꯈꯟꯖꯔꯒ ꯑꯩꯁꯤ ꯆꯠꯆꯔꯒꯦ ꯍꯥꯏꯕꯁꯨ ꯀꯌꯥꯑꯃꯁꯨ ꯂꯩ ꯁꯝꯅ ꯍꯥꯏꯔꯕꯗ ꯅꯣꯔꯠ ꯏꯁꯠꯇ ꯑꯈꯣꯏꯅꯗꯤ ꯈꯪꯗꯕ ꯕꯨꯙꯤꯁꯠ ꯆꯠꯄꯁꯨ ꯌꯥꯝ ꯂꯩ ꯁꯝ ꯑꯦꯟ ꯍꯥꯏꯇꯔꯦ ꯏꯟꯗꯤꯌꯥꯒꯤꯗꯗꯤ ꯑꯩꯈꯣꯏꯁꯦ ꯑꯗꯣ ꯑꯦꯟ ꯁꯤꯗꯩꯁꯤꯗꯗꯤ ꯕꯨꯙꯤꯁꯠꯀꯤ ꯏꯟꯐ꯭ꯂꯨꯋꯦꯟꯁꯁꯦ ꯌꯥꯝ ꯀꯟꯅ ꯂꯩꯇꯕ꯭ꯔꯥ ꯅꯤꯡꯉꯤ ꯑꯗꯨꯕꯨ ꯄꯤꯛꯈ꯭ꯔꯕ ꯑꯈꯣꯏ ꯂꯝ ꯁꯤꯗꯁꯨ ꯕꯨꯙꯤꯁꯠ ꯂꯥꯏꯅꯤꯡ ꯆꯠꯄ ꯂꯩ ꯑꯗꯒꯤꯗꯤ ꯚꯍꯥ ꯏꯖꯔꯦꯜꯒꯤ ꯂꯥꯏꯅꯤꯡ ꯆꯠꯄꯁꯨ ꯂꯩ ꯗꯦꯟ ꯇ꯭ꯔꯥꯏꯕꯦꯜꯁꯤꯡꯒꯤ ꯃꯔꯛꯇꯁꯨ ꯈ꯭ꯔꯤꯁꯇ꯭ꯌꯥꯟ ꯅꯠꯇꯕ ꯖꯨ ꯆꯠꯄꯁꯨ ꯑꯗꯨꯝ ꯊꯦꯡꯅꯕ ꯂꯩꯔꯦ ꯑꯗꯣ ꯑꯩꯅ ꯏꯁꯥꯃꯛꯅ ꯊꯦꯡꯅꯕꯁꯨ ꯈꯔ ꯊꯦꯡꯅꯖꯔꯦ ꯍꯥꯏꯇꯥꯔꯦ